ꯂꯝꯀꯣꯏꯕ ꯃꯤꯁꯤꯡꯅ ꯃꯐꯝ ꯑꯁꯤꯗ ꯂꯝꯀꯣꯏꯕ ꯂꯥꯛꯄꯒꯤꯗꯃꯛꯇ ꯌꯥꯝꯅ ꯂꯥꯛꯈꯤ ꯑꯩꯈꯣꯏꯒꯤ ꯃꯅꯥꯛꯇꯁꯨ ꯂꯩꯕ ꯂꯝꯀꯣꯏꯕꯁꯤꯡꯅ ꯌꯦꯡꯕ ꯌꯥꯕ ꯃꯐꯝ ꯌꯥꯝꯅ ꯂꯩ ꯑꯃꯅꯤ ꯄꯜꯂꯕꯗ ꯀꯛꯆꯤꯡ ꯒꯥꯔꯗꯦꯟ ꯀꯛꯆꯤꯡ ꯒꯥꯔꯗꯦꯟꯁꯤ ꯆꯤꯡ ꯃꯊꯛꯇ ꯂꯩꯕ ꯌꯥꯝꯅ ꯐꯖꯔꯕ ꯍꯥꯏꯗꯤ ꯇꯨꯔꯤꯖꯝꯁꯤꯡꯅꯁꯨ ꯌꯥꯝꯅ ꯄꯥꯝꯅꯔꯕ ꯆꯤꯡ ꯆꯤꯡꯗꯣꯟ ꯃꯊꯛ ꯀꯛꯆꯤꯡꯒꯤ ꯆꯤꯡ ꯀꯛꯆꯤꯡꯒꯤ ꯒꯥꯔꯗꯦꯟ ꯍꯥꯏꯅ ꯈꯪꯅꯔꯤꯕ ꯀꯛꯆꯤꯡꯒꯤ ꯒꯥꯔꯗꯦꯟ ꯆꯤꯡ ꯃꯊꯛꯇ ꯁꯤꯗꯁꯨ ꯍꯩꯀꯣꯜ ꯂꯩꯀꯣꯜ ꯑꯣꯏꯅ ꯆꯥꯎꯅ ꯁꯦꯝꯗꯨꯅ ꯍꯥꯏꯗꯤ ꯃꯈꯥꯗꯒꯤ ꯌꯥꯝ ꯋꯥꯅ ꯀꯥꯔꯛꯑꯒꯁꯨ ꯃꯊꯛ ꯌꯧꯕ ꯃꯇꯝꯗꯗꯤ ꯌꯥꯝꯅ ꯐꯖꯕ ꯂꯥꯏꯁꯪ ꯑꯃꯗꯤ ꯒꯥꯔꯗꯦꯟ ꯃꯌꯥꯝ ꯑꯃ ꯂꯩꯗꯨꯅ ꯂꯝꯀꯣꯏꯕꯁꯤꯡꯒꯤ ꯄꯨꯛꯅꯤꯡ ꯌꯥꯝꯅ ꯆꯤꯡꯁꯤꯟꯕ ꯖꯒꯥ ꯍꯥꯏꯕꯗꯣ ꯍꯥꯏꯕ ꯂꯝꯀꯣꯏꯕꯁꯤꯡꯒꯤ ꯌꯥꯝ ꯄꯨꯛꯅꯤꯡ ꯆꯤꯡꯁꯤꯟꯕ ꯖꯒꯥ ꯑꯣꯏꯒꯅꯤ ꯃꯔꯝ ꯑꯁꯤꯅ ꯇꯨꯔꯤꯖꯝꯁꯤꯡꯅ ꯀꯛꯆꯤꯡꯗ ꯂꯥꯛꯄ ꯃꯇꯝꯗꯁꯨ ꯍꯥꯏꯔꯤꯕ ꯖꯒꯥ ꯑꯁꯤꯗꯁꯨ ꯌꯥꯝꯅ ꯄꯥꯝꯅ ꯌꯦꯡꯅꯩ ꯑꯁꯤꯗ ꯅꯠꯇꯅ ꯍꯧꯖꯤꯛꯀꯤ ꯍꯥꯏꯔꯤꯕ ꯒꯥꯔꯗꯦꯟ ꯀꯛꯆꯤꯡ ꯒꯥꯔꯗꯦꯟ ꯑꯁꯤꯗ ꯀꯥꯕ ꯃꯇꯝꯁꯤꯗꯁꯨ ꯑꯩꯈꯣꯏ ꯀꯛꯆꯤꯡ ꯒꯥꯔꯗꯦꯟ ꯀꯛꯆꯤꯡꯗ ꯂꯩꯔꯤꯕ ꯄꯨꯝꯅꯃꯛꯁꯤ ꯒꯥꯔꯗꯦꯟꯁꯤꯒꯤ ꯃꯇꯣꯟꯁꯤꯗꯩ ꯌꯦꯡꯕ ꯃꯇꯝꯗ ꯀꯛꯆꯤꯡꯒꯤ ꯑꯀꯣꯏꯕꯒꯤ ꯐꯤꯕꯝ ꯈꯨꯗꯤꯡꯃꯛꯁꯤ ꯄꯨꯂꯞ ꯁꯤꯟꯕ ꯊꯨꯡꯅ ꯎꯕꯗꯗꯤ ꯌꯥꯝꯅ ꯑꯁꯨꯛꯀꯤ ꯃꯇꯤꯛ ꯌꯥꯝꯅ ꯐꯖꯕ ꯍꯥꯏꯕꯗꯣ ꯑꯣꯏ ꯑꯗꯨꯅ ꯂꯝꯀꯣꯏꯕꯁꯤꯡꯅ ꯂꯥꯛꯄ ꯃꯇꯝꯁꯤꯗ ꯀꯛꯆꯤꯡ ꯒꯥꯔꯗꯦꯟ ꯑꯁꯤꯁꯨ ꯌꯥꯝꯅ ꯄꯥꯝꯅꯅ ꯌꯦꯡꯅꯕ ꯃꯐꯝ ꯍꯥꯏꯕꯗꯨꯃ ꯑꯣꯏ ꯑꯁꯤꯗ ꯅꯠꯇꯅ ꯀꯛꯆꯤꯡꯒꯤ ꯏꯀꯣ ꯄꯥꯛ ꯍꯥꯏꯗꯅ ꯃꯐꯝ ꯑꯁꯤꯗꯁꯨ ꯂꯝꯀꯣꯏꯕꯁꯤꯡꯅ ꯑꯗꯨꯝ ꯂꯥꯛꯇꯨꯅ ꯌꯥꯝꯅ ꯌꯥꯝꯅ ꯊꯋꯥꯏ ꯇꯥꯅ ꯌꯦꯡꯅꯕ ꯃꯐꯝ ꯍꯥꯏꯕꯗꯨ ꯑꯣꯏ ꯑꯗꯨꯒ ꯀꯛꯆꯤꯡꯒꯤ ꯀꯛꯆꯤꯡ ꯂꯝꯈꯥꯏ ꯍꯥꯏꯗꯅ ꯀꯛꯆꯤꯡꯒꯤ ꯄꯨꯈ꯭ꯔꯤ ꯉꯥ ꯌꯣꯛꯇꯨꯅ ꯊꯥꯗꯕ ꯃꯐꯝꯁꯤꯗꯁꯨ ꯂꯝꯀꯣꯏꯕꯁꯤꯡꯅ ꯂꯥꯛꯇꯨꯅ ꯌꯥꯝꯅ ꯄꯥꯝꯅꯅ ꯌꯦꯡꯅꯕ ꯃꯐꯝ ꯍꯥꯏꯕꯗꯨ ꯑꯣꯏ ꯑꯗꯨꯒ ꯑꯇꯩ ꯑꯇꯩ ꯖꯒꯥꯁꯤꯡꯗꯁꯨ ꯍꯥꯏꯕ ꯑꯩꯅ ꯄꯟꯕ ꯉꯝꯗꯕ ꯃꯌꯥꯝ ꯑꯃꯁꯨ ꯍꯥꯏ ꯇꯥꯔꯦ ꯂꯝꯀꯣꯏꯕꯁꯤꯡꯅ ꯂꯥꯛꯄꯗ ꯌꯥꯝꯅ ꯊꯋꯥꯏ ꯇꯥꯅ ꯌꯦꯡꯅꯕ ꯃꯐꯝ ꯃꯌꯥꯝ ꯑꯃꯁꯨ ꯂꯩ ꯍꯥꯏꯕ ꯇꯥꯏ